ꯂꯥꯏꯔꯤꯛ ꯑꯃ ꯗ ꯃꯦꯟ ꯋꯤꯠ ꯗ ꯁ꯭ꯀꯥꯔ ꯍꯥꯏꯅ ꯑꯃ ꯄꯥꯖꯒꯤ ꯑꯗꯨꯗ ꯑꯩꯅ ꯈ꯭ꯋꯥꯏꯗꯒꯤ ꯄꯥꯝꯖꯕ ꯀ꯭ꯋꯣꯔꯠ ꯑꯗꯨꯗꯤ

ꯗꯣꯟ ꯖꯁ ꯑ ꯕꯨꯛ ꯕꯥꯏ ꯏꯠꯁ ꯀꯣꯕꯔ ꯍꯥꯏꯕꯗꯤ ꯑꯩꯈꯣꯏꯒꯤ ꯁ꯭ꯀꯥꯔ ꯑꯩꯈꯣꯏꯒꯤ ꯇꯝꯊꯤꯔꯕ ꯃꯥꯏꯊꯣꯡ ꯑꯩꯈꯣꯏꯒꯤ ꯗꯥꯛꯐꯝꯅ ꯊꯜꯂꯕ ꯃꯥꯏꯊꯣꯡ ꯑꯗꯨꯕꯨ ꯃꯤꯌꯥꯝꯅ ꯎꯕꯗ ꯑꯀꯤꯕ ꯇꯨꯖꯨꯡꯕ ꯄꯣꯛꯅꯈꯤ ꯑꯗꯨꯕꯨ ꯇꯁꯦꯡꯕꯗꯤ ꯃꯍꯥꯛ ꯑꯗꯨ ꯌꯥꯝꯅ ꯐꯕ ꯃꯍꯥꯛꯀꯤ ꯅꯨꯄꯤꯒꯤꯗꯃꯛ ꯃꯍꯥꯛꯀꯤ ꯃꯔꯨꯞꯀꯤꯗꯃꯛꯇ ꯀꯠꯊꯣꯛꯄ ꯌꯥꯝꯅ ꯄꯨꯛꯆꯦꯜ ꯆꯥꯎꯕ ꯃꯤꯑꯣꯏ ꯑꯃ ꯑꯣꯏꯔꯝꯈꯤ ꯑꯗꯨꯕꯨ ꯑꯗꯨꯒꯨꯝꯕꯗꯨ ꯑꯩꯒꯤ ꯄꯨꯟꯁꯤꯗ ꯊꯣꯛꯂꯛꯇꯕ ꯅꯠꯇꯦ ꯊꯦꯡꯅꯈꯤ ꯃꯔꯝꯗꯤ ꯑꯩꯅ ꯏꯃꯥꯟꯅꯕꯁꯤꯡꯒꯤ ꯃꯔꯝꯇ ꯑꯩꯅꯁꯨ ꯌꯥꯝꯅ ꯐꯠꯇꯅ ꯈꯜꯂꯨꯕ ꯏꯃꯥꯟꯅꯕ ꯑꯃ ꯊꯦꯡꯅꯈꯤ ꯍꯥꯏꯕꯗꯤ ꯃꯍꯥꯛꯀꯤ ꯃꯋꯣꯡ ꯃꯇꯧ ꯑꯗꯨꯒ ꯀꯣꯟꯅ ꯇꯨꯡꯀꯣꯏꯅ ꯂꯣꯏꯅꯔꯕ ꯃꯇꯨꯡꯗꯗꯤ ꯃꯍꯥꯛ ꯑꯁꯤ ꯌꯥꯝ ꯐꯕ ꯑꯣꯏꯔꯝꯃꯤ ꯑꯗꯨꯒ ꯂꯥꯏꯔꯤꯛꯇꯨꯒ ꯍꯥꯏꯐꯦꯇꯪ ꯃꯔꯤ ꯂꯩꯅꯩ ꯑꯩꯒꯤ ꯏꯃꯥꯟꯅꯕꯗꯨꯒ ꯋꯥꯔꯤꯗꯣ ꯍꯥꯏꯐꯦꯠ ꯃꯥꯟꯅꯕ ꯑꯗꯨꯒꯤ ꯗ ꯃꯦꯟ ꯋꯤꯠ ꯗ ꯁ꯭ꯀꯥꯔ ꯍꯥꯏꯕ ꯂꯥꯏꯔꯤꯛꯇꯣ ꯑꯗꯨꯒ ꯃꯔꯤ ꯈꯤꯇꯪ ꯂꯩꯅ ꯑꯣꯏꯅ ꯎꯕꯒꯤꯗꯃꯛꯇ ꯑꯩ ꯁꯤ ꯍꯥꯏꯖꯕꯅꯤ